ꯄꯨꯟꯁꯤꯗ ꯑꯩꯅ ꯈ꯭ꯋꯥꯏꯗꯒꯤ ꯃꯒꯨꯟ ꯂꯩ ꯍꯥꯏꯅ ꯂꯧꯖꯕ ꯄꯣꯠꯁꯛ ꯑꯗꯨꯗꯤ ꯅꯨꯡꯁꯤꯕ ꯍꯥꯏꯕꯁꯤꯅꯤ ꯅꯨꯡꯁꯤꯕ ꯍꯥꯏꯕꯁꯤꯅ ꯃꯤꯑꯣꯏꯕ ꯀꯌꯥꯕꯨ ꯃꯥꯒꯤ ꯊꯝꯃꯣꯏ ꯑꯃꯒ ꯊꯝꯃꯣꯏ ꯑꯃꯒ ꯃꯤꯑꯣꯏꯕ ꯑꯩꯈꯣꯏꯒꯤ ꯃꯁꯦꯟꯅ ꯂꯩꯅꯔꯤꯕ ꯃꯔꯤ ꯑꯗꯨꯗ ꯀꯂꯛ ꯀꯟꯖꯥꯎꯕ ꯑꯗꯨꯒ ꯐꯠꯇꯕ ꯑꯣꯏꯍꯜꯂꯛꯀꯗꯕ ꯀꯌꯥ ꯑꯗꯣ ꯍꯥꯏꯔꯤꯕ ꯅꯨꯡꯁꯤꯕ ꯍꯥꯏꯕꯁꯦ ꯊꯝꯃꯣꯏ ꯊꯝꯃꯣꯏꯁꯤꯡ ꯑꯗꯨꯗ ꯂꯣꯏꯅ ꯏꯇꯤꯟꯗꯨꯅ ꯅꯞꯁꯤꯟꯈ꯭ꯔꯕꯗꯤ ꯑꯩꯪꯈꯣꯏꯗ ꯑꯐꯕ ꯆꯥꯎꯈꯠꯄ ꯑꯗꯨꯒ ꯑꯃ ꯑꯃ ꯑꯃꯒ ꯑꯃꯒ ꯃꯇꯦꯡ ꯄꯥꯡꯅꯗꯨꯅ ꯇꯥꯅ ꯇꯤꯛꯅꯅ ꯍꯤꯡꯃꯤꯟꯅꯕꯒꯤ ꯑꯗꯨꯒꯨꯝꯕ ꯑꯐꯕ ꯃꯥꯏꯀꯩꯂꯣꯝꯗꯒ ꯄꯨꯔꯛꯄ ꯉꯝꯒꯅꯤ ꯑꯗꯨꯅ ꯅꯨꯡꯁꯤꯕ ꯍꯥꯏꯕꯁꯤꯅ ꯈ꯭ꯋꯥꯏꯗꯒꯤ ꯃꯒꯨꯟ ꯂꯩꯕ ꯁꯪꯁꯥꯔ ꯑꯁꯤꯕꯨ ꯇꯪꯗꯨ ꯂꯩꯇꯥꯕ ꯏꯪ ꯇꯞꯄ ꯙꯔꯃ ꯒ꯭ꯌꯥꯟ ꯑꯗꯨꯒ ꯃꯔꯨꯑꯣꯏꯅ ꯑꯍꯜ ꯂꯃꯟ ꯁꯥꯗꯨ ꯕꯩꯁꯅꯣꯞ ꯃꯍꯥꯄꯨꯔꯨꯁ ꯀꯌꯥꯅ ꯍꯥꯏꯕꯤꯔꯤꯕꯗꯨꯅꯤ ꯊꯝꯃꯣꯏꯒꯤ ꯑꯣꯏꯕ ꯑꯄꯥꯝꯕ ꯑꯗꯨꯒ ꯃꯤꯅꯨꯡꯁꯤ ꯍꯥꯏꯔꯤꯕꯁꯤꯡ ꯑꯁꯦ ꯅꯨꯡꯁꯤꯕꯗꯨꯒ ꯇꯠꯅ ꯇꯠꯅ ꯇꯠꯅ ꯇꯅ ꯆꯠꯃꯤꯟꯅꯔꯕꯇꯗ ꯑꯩꯈꯣꯏꯒꯤ ꯄꯥꯟꯗꯝ ꯑꯗꯣ ꯌꯧꯕ ꯉꯝꯒꯗꯧꯔꯤꯕꯅꯤ ꯑꯗꯨꯅ ꯁꯥꯟꯇꯤ ꯐꯪꯅꯕ ꯁꯥꯟꯇꯤꯒꯤ ꯂꯝꯕꯤꯗ ꯆꯠꯅꯅꯕ ꯅꯨꯡꯁꯤꯕ ꯍꯥꯏꯕꯁꯦ ꯑꯩꯈꯣꯏ ꯃꯤꯑꯣꯏꯕ ꯖꯥꯇꯤ ꯑꯩꯈꯣꯏꯒꯤ ꯊꯝꯃꯣꯏꯗ ꯆꯦꯟꯕ ꯌꯥꯝꯅꯃꯛ ꯇꯪꯉꯥꯏ ꯐꯗꯦ